ꯗ꯭ꯔꯥꯏꯕꯔ ꯅꯪꯒꯤ ꯄꯩꯁꯥ ꯍꯟꯅꯉꯥꯏ ꯀꯩꯀꯩ ꯌꯥꯎꯕ꯭ꯔꯣ ꯍꯧꯖꯤꯛꯀꯤ ꯃꯐꯝꯗꯣ ꯌꯧꯔꯒ ꯁꯦꯟꯗꯣ ꯄꯤꯕ ꯌꯥꯒꯗ꯭ꯔꯣ ꯑꯩ ꯍꯧꯖꯤꯛ ꯄꯤꯕ ꯀꯥꯟꯗ ꯁꯦꯟꯗꯣ ꯃꯄꯨꯝ ꯑꯣꯏ ꯑꯗꯨꯅ ꯁꯦꯟ ꯑꯆꯣꯏꯕ ꯊꯥꯅꯉꯥꯏꯒꯤ ꯂꯩꯒꯗ꯭ꯔꯣ ꯅꯉꯣꯟꯗ ꯑꯗꯨ ꯌꯧꯔꯀꯥꯟꯗ ꯑꯣꯏꯅ ꯄꯤꯔꯒꯦ ꯅꯠꯇ꯭ꯔ